ꯍꯜꯂꯣ ꯃꯥꯅꯦ ꯗꯨꯀꯥꯟ ꯃꯄꯨꯅꯦ ꯍꯥꯏꯔꯛꯑꯣ ꯍꯥꯏꯔꯛꯑꯣ

ꯑꯣ ꯐꯅꯤ ꯑꯩ ꯍꯥꯏꯖꯔꯛꯀꯦ ꯍꯤꯗꯥꯛꯁꯤ ꯑꯩꯈꯣꯏꯒꯤ ꯅꯣꯚꯥꯟꯒꯨꯝꯕ ꯑꯗꯒꯤ ꯁꯨꯄꯔ ꯀꯤꯂꯔ ꯃꯈꯣꯏ ꯑꯅꯤ ꯑꯁꯤꯅ ꯀꯥꯞꯄꯒ ꯑꯩꯈꯣꯏꯒꯤ ꯀꯦꯞꯇꯦꯟꯒꯨꯝꯕ ꯁꯥꯞꯀꯨꯝꯕ ꯈꯔ ꯑꯃꯁꯨ ꯃꯈꯣꯏꯁꯨ ꯌꯥꯟꯁꯤꯟꯕꯤꯔꯒ ꯃꯈꯣꯏ ꯑꯅꯤꯗꯨ ꯀꯥꯞꯄꯒ ꯑꯗꯨꯝ ꯃꯅꯥꯗꯨ ꯃꯨꯁꯜꯂꯛꯀꯅꯤ ꯍꯤꯗꯥꯛꯇꯨꯗꯤ ꯏꯁꯤꯡ ꯂꯤꯇꯔ ꯑꯩꯈꯣꯏ ꯂꯤꯇꯔ ꯃꯉꯥ ꯆꯟꯕꯗ ꯑꯃꯗ ꯃꯥꯒꯤ ꯃꯈꯨꯝꯗꯣ ꯑꯅꯤꯒꯨꯝꯕ ꯍꯩꯕꯤꯔꯣ ꯑꯗꯨꯒ ꯅꯨꯃꯤꯠ ꯍꯨꯝꯅꯤꯒꯨꯝꯕ ꯂꯦꯞꯄꯒ ꯑꯃꯨꯛꯀ ꯃꯔꯛ ꯃꯔꯛꯇ ꯈꯔ ꯇꯣꯏꯅ ꯀꯥꯞꯄꯗꯤ ꯗꯔꯀꯥꯔ ꯑꯣꯏ ꯅꯣꯚꯥꯟꯒꯨꯝꯕ ꯑꯗꯒꯤ ꯁꯨꯄꯔ ꯀꯤꯂꯔꯒꯨꯝꯕꯁꯦ ꯑꯗꯨ ꯈꯔ ꯇꯣꯏꯅ ꯑꯥꯂꯨꯒꯤꯗꯤ ꯑꯗꯨꯒꯤꯗꯤ ꯍꯤꯗꯥꯛ ꯂꯩꯇꯦ ꯃꯥꯗꯤ ꯑꯩꯈꯣꯏꯒꯤ ꯅꯨꯃꯤꯠ ꯊꯥ ꯃꯈꯥꯏ ꯈꯨꯗꯤꯡꯒꯤ ꯏꯁꯤꯡ ꯃꯗꯤ ꯏꯁꯤꯡ ꯆꯟꯕꯤꯒꯗꯕꯅꯦꯕ ꯊꯥ ꯃꯈꯥꯏ ꯈꯨꯗꯤꯡꯒꯤ ꯏꯁꯤꯡ ꯊꯨꯝꯍꯟꯕꯤꯔꯒ ꯑꯗꯨꯝ ꯃꯁꯥꯅ ꯇꯤꯟꯗꯣ ꯑꯗꯨꯝ ꯁꯤꯒꯗꯕꯅꯦ ꯃꯉꯣꯟꯗꯗꯤ ꯍꯤꯗꯥꯛ ꯂꯩꯇꯦ ꯆꯟꯕꯤꯌꯨ ꯆꯅꯝ ꯃꯔꯨ ꯆꯥꯎꯅꯕꯗꯤ ꯑꯩꯈꯣꯏꯒꯤ ꯑꯗꯒꯤ ꯁꯨꯄꯔꯅꯦ ꯑꯗꯒꯤ ꯗꯥꯏꯃꯟꯅꯦ ꯌꯨꯔꯤꯌꯥꯅꯦ ꯃꯈꯣꯏ ꯃꯔꯤꯗꯨ ꯌꯥꯟꯁꯤꯟꯅꯔꯒ ꯆꯥꯏꯁꯟꯕꯤꯔꯣ ꯑꯗꯨꯒ ꯏꯁꯤꯡ ꯄꯨꯝꯅ ꯊꯪꯅ ꯊꯪꯅ ꯅꯨꯃꯤꯠ ꯍꯨꯝꯅꯤ ꯃꯔꯤꯅꯤ ꯏꯁꯤꯡ ꯆꯥꯏꯕꯤꯒꯗꯕꯅꯤ ꯍꯥꯔ ꯇꯨꯝꯕ ꯉꯝꯅꯕ ꯑꯗꯨ ꯑꯗꯨꯃꯥꯏꯅ ꯆꯥꯎꯅꯕ ꯑꯗꯨꯝꯅ ꯇꯧꯅꯩ ꯍꯌꯦꯡ ꯑꯌꯨꯛ ꯂꯥꯛꯑꯣ ꯅꯣꯚꯥꯟꯒ ꯑꯗꯒꯤ ꯁꯨꯄꯔ ꯀꯤꯂꯔꯒ ꯑꯅꯤꯗꯨ ꯂꯧꯕ ꯂꯥꯛꯑꯣ ꯑꯩꯒꯤ ꯗꯨꯀꯥꯟ ꯑꯩꯈꯣꯏꯒꯤ ꯔꯤꯌꯥꯖꯔꯨꯗꯗꯤꯟꯒꯤꯗꯅꯤ ꯂꯥꯛ ꯑꯣ ꯂꯥꯛꯑꯣ ꯌꯥꯔꯦ ꯑꯩꯉꯣꯟꯗ ꯂꯣꯏꯅ ꯁꯨꯅ